ꯍꯧꯖꯤꯛ ꯚꯥꯔꯠꯀꯤ ꯊꯕꯛꯀꯤ ꯀꯩꯊꯦꯜ ꯑꯁꯤ ꯌꯥꯝꯅ ꯈꯨꯗꯣꯡ ꯆꯥꯗ꯭ꯔꯦ ꯑꯃꯁꯨꯡ ꯍꯧꯖꯤꯛ ꯃꯁꯤꯅ ꯊꯦꯡꯅꯔꯤꯕꯁꯤꯡ ꯑꯃꯁꯨꯡ ꯈꯨꯗꯣꯡ ꯆꯥꯗꯕꯁꯤꯡ ꯈꯔꯗꯪ ꯄꯟꯖꯔꯕꯗ ꯊꯕꯛ ꯐꯪꯗꯕ ꯃꯤꯒꯤ ꯃꯁꯤꯡ ꯑꯁꯨꯛꯀꯤ ꯃꯇꯤꯛ ꯌꯥꯝꯈ꯭ꯔꯦ ꯑꯃꯗꯤ ꯍꯧꯒꯠꯂꯛꯏꯕ ꯅꯍꯥꯔꯣꯟꯁꯤꯡ ꯑꯁꯦ ꯃꯁꯥ ꯃꯁꯥꯒꯤ ꯏꯃꯨꯡ ꯃꯅꯨꯡꯒꯤ ꯃꯩ ꯃꯨꯠꯇꯅꯕ ꯍꯥꯏꯗꯨꯅ ꯑꯐꯕꯗꯕꯨ ꯑꯣꯏꯔꯦ ꯐꯠꯇꯕꯗꯕꯨ ꯑꯣꯏꯔꯦ ꯃꯈꯣꯏꯅ ꯏꯃꯨꯡꯒꯤ ꯁꯦꯜ ꯈꯔꯗ ꯑꯣꯏꯔꯁꯨ ꯄꯨꯁꯤꯟꯅꯕꯒꯤꯗꯃꯛꯇ ꯃꯈꯣꯏꯅ ꯇꯧꯔꯛꯄ ꯃꯇꯝꯗ ꯍꯨꯔꯥꯟꯕ ꯑꯃꯗꯤ ꯂꯥꯛꯄ ꯑꯗꯒꯤ ꯐꯠꯇꯕ ꯗ꯭ꯔꯛ ꯂꯂꯣꯟꯕ ꯃꯗꯒꯤ ꯌꯨ ꯅꯆꯤꯡꯕ ꯀꯌꯥ ꯃꯔꯨꯝ ꯌꯣꯟꯕ ꯑꯃꯗꯤ ꯆꯥꯕ ꯍꯦꯟꯒꯠꯂꯛꯏ ꯃꯁꯤꯗ ꯅꯠꯇꯅ ꯊꯕꯛ ꯐꯪꯗꯕꯅ ꯃꯔꯝ ꯑꯣꯏꯔꯒ ꯃꯤꯑꯣꯏꯕ ꯁꯤꯡꯅ ꯃꯇꯝꯒꯤ ꯃꯇꯨꯡꯏꯟꯅ ꯅꯨꯄꯤ ꯑꯉꯥꯡ ꯊꯤꯔꯛꯏ ꯊꯤꯔꯛꯑꯕ ꯃꯇꯨꯡꯗ ꯅꯨꯄꯤ ꯑꯉꯥꯡꯁꯤꯡꯒꯤ ꯁꯦꯜ ꯃꯇꯤꯛ ꯆꯥꯅ ꯂꯩꯇꯕꯅ ꯃꯔꯝ ꯑꯣꯏꯕ ꯏꯃꯨꯡ ꯃꯅꯨꯡꯗ ꯆꯥꯕ ꯊꯛꯄ ꯃꯔꯥꯡ ꯀꯥꯏꯔꯛꯇꯕ ꯑꯃꯗꯤ ꯃꯆꯥ ꯃꯁꯨ ꯂꯥꯏꯔꯤꯛ ꯂꯥꯏꯁꯨ ꯇꯝꯕꯒꯤ ꯈꯨꯗꯣꯡ ꯆꯥꯕ ꯐꯪꯂꯛꯇꯕ ꯑꯁꯤꯅ ꯃꯔꯝ ꯑꯣꯏꯔꯒ ꯃꯁꯥꯒꯤ ꯕ꯭ꯔꯦꯟ ꯑꯗꯨ ꯁꯥꯔꯞ ꯇꯧꯕ ꯉꯝꯃꯛꯇꯕꯗꯒꯤ ꯅꯠꯇꯕ ꯆꯤꯟꯖꯥꯛ ꯆꯥꯁꯤꯟꯕ ꯑꯃꯗꯤ ꯆꯥꯕꯗ ꯐꯠꯇꯕ ꯆꯤꯟꯖꯥꯛ ꯀꯌꯥꯃꯔꯨꯝ ꯊꯛꯆꯤꯜꯂꯛꯄꯗꯒꯤ ꯏꯃꯨꯡ ꯃꯅꯨꯡꯒꯤ ꯅꯨꯄꯤ ꯑꯉꯥꯡꯁꯤꯡꯒ ꯈꯟꯅ ꯆꯩꯅꯕ ꯊꯣꯛꯍꯟꯕ ꯑꯃꯗꯤ ꯍꯧꯖꯤꯛ ꯃꯇꯝꯒꯤ ꯁꯔꯀꯥꯔ ꯑꯁꯤꯅ ꯃꯁꯥꯒꯤ ꯁꯞꯁꯤꯗꯤ ꯂꯩꯕ ꯒ꯭ꯔꯥꯟ ꯏꯁꯀꯤꯜ ꯗꯦꯚꯂꯞꯃꯦꯟ ꯀꯌꯥ ꯇꯧꯕꯤꯗꯨꯅ ꯈꯨꯗꯣꯡ ꯆꯥꯕ ꯀꯌꯥ ꯄꯤꯕꯤꯔꯕꯗꯤ ꯍꯧꯖꯤꯛ ꯃꯇꯝꯒꯤ ꯊꯕꯛ ꯐꯪꯗꯕꯒꯤ ꯆꯥꯡ ꯑꯁꯤ ꯈꯔ ꯃꯈꯩꯗꯤ ꯀꯣꯛꯄ ꯌꯥꯏ ꯑꯃꯔꯣꯝꯗ ꯂꯣꯟ ꯂꯣꯟ ꯄꯤꯕ ꯑꯃꯗꯤ ꯁꯞꯁꯤꯗꯤ ꯃꯁꯥꯒꯤ ꯑꯄꯤꯛ ꯑꯄꯤꯛꯄ ꯕꯤꯛ ꯀꯝꯄꯅꯤ ꯀꯌꯥ ꯑꯃ ꯂꯤꯡꯈꯠꯆꯗꯨꯅ ꯃꯁꯥꯅ ꯃꯁꯥꯕꯨ ꯊꯕꯛ ꯄꯤꯖꯕ ꯑꯃꯗꯤ ꯍꯣꯔꯇꯤꯀꯜꯆꯔ ꯃꯁꯥꯅ ꯃꯁꯥꯒꯤ ꯊꯕꯛ ꯄꯤꯅꯕꯒꯤꯗꯃꯛꯇ ꯄꯤꯔꯛꯏꯕ ꯁꯦꯟꯐꯝꯁꯤꯡ ꯑꯗꯨꯗꯒꯤ ꯏꯪꯈꯣꯜꯒꯤ ꯄꯣꯠ ꯆꯩ ꯊꯥꯕ ꯑꯃꯗꯤ ꯉꯥ ꯌꯣꯛꯄ ꯑꯃꯗꯤ ꯀꯦꯟꯗꯜ ꯁꯥꯕ ꯃꯌꯥꯝ ꯇꯧꯖꯗꯨꯅ ꯏꯃꯨꯡ ꯃꯅꯨꯡ ꯑꯃꯗꯤ ꯃꯁꯥꯅ ꯃꯁꯥꯕꯨ ꯊꯕꯛ ꯄꯤꯖꯕꯒꯤ ꯃꯑꯣꯡ ꯑꯁꯤ ꯇꯧꯕꯅ ꯑꯩꯈꯣꯏ ꯗ ꯇꯥꯔꯤꯕ ꯖꯥꯇꯤ ꯈꯨꯗꯤꯡꯃꯛꯅ ꯃꯁꯥ ꯃꯁꯥꯒꯤ ꯁꯦꯟꯊꯣꯛ ꯂꯝꯕꯤ ꯂꯩꯔꯕꯗꯤ ꯊꯕꯛ ꯐꯪꯕꯒꯤ ꯐꯪꯗ꯭ꯔꯕꯁꯨ ꯃꯈꯣꯏꯒꯤ ꯍꯤꯡꯅꯕ ꯂꯝꯕꯤ ꯑꯣꯏꯍꯜꯂꯤ ꯑꯗꯨꯅ ꯑꯩꯈꯣꯏꯅ ꯏꯁꯥꯅ ꯏꯁꯥꯒꯤꯗꯃꯛꯇ ꯁꯦꯜ ꯊꯣꯛꯆꯕ ꯑꯁꯤꯅ ꯃꯔꯝ ꯑꯣꯏꯔꯒ ꯁꯦꯜ ꯊꯣꯛꯅꯕꯒꯤꯗꯃꯛꯇ ꯏꯁꯥꯒꯤ ꯀꯝꯄꯅꯤ ꯕꯤꯛ ꯀꯝꯄꯅꯤ ꯑꯗꯒꯤ ꯏꯟꯗꯁꯇ꯭ꯔꯤ ꯀꯌꯥ ꯂꯤꯡꯈꯠꯇꯨꯅ ꯁꯦꯟ ꯊꯣꯛꯆꯕ ꯑꯣꯏꯍꯜꯂꯕꯗꯤ ꯊꯕꯛ ꯐꯪꯗꯕꯒꯤ ꯆꯥꯡ ꯑꯁꯤꯗꯤ ꯈꯔ ꯃꯈꯩꯗꯒꯤ ꯍꯟꯊꯕ ꯌꯥꯒꯅꯤ ꯃꯁꯤ ꯍꯥꯏꯔꯒ ꯂꯣꯏꯁꯟꯖꯒꯦ